ꯑꯩꯍꯥꯛꯀꯤ ꯍꯤꯡꯕꯒꯤ ꯂꯝꯕꯤꯗ ꯑꯦꯂꯦꯛꯇ꯭ꯔꯤꯛ ꯗꯔꯀꯥꯔ ꯑꯣꯏ ꯀꯔꯤꯒꯨꯝꯕ ꯃꯩ ꯂꯥꯛꯇꯕ ꯃꯇꯝꯗ ꯁꯣꯂꯥꯔ ꯁꯤꯖꯤꯟꯅꯩ ꯑꯃꯁꯨꯡ ꯏꯟꯚꯥꯏꯇꯔ ꯁꯤꯖꯤꯟꯅꯩ ꯃꯩ ꯂꯥꯛꯄ ꯃꯇꯝꯗꯅ ꯃꯩꯅꯁꯨ ꯑꯗꯨꯝ ꯁꯤꯖꯤꯟꯅꯩ ꯑꯇꯣꯞꯄ ꯄꯥꯝꯕꯩ ꯍꯥꯏꯕꯕꯨ ꯃꯩ ꯂꯥꯛꯇꯕ ꯃꯇꯝꯗ ꯑꯩ ꯑꯩꯒꯤ ꯂꯩꯔꯤꯕ ꯈꯨꯡꯒꯪꯗꯨꯗ ꯃꯥꯒꯤ ꯃꯥꯒꯤ ꯏꯟꯚꯥꯏꯇꯔꯨꯝꯕ ꯑꯃꯁꯨꯡ ꯕꯦꯇ꯭ꯔꯤ ꯁꯣꯂꯥꯔꯒꯨꯝꯕ ꯇꯧꯔꯒ ꯁꯤꯖꯤꯟꯅꯩ